ꯏꯗꯨꯀꯦꯁꯟ ꯍꯥꯏꯕ ꯃꯔꯝꯁꯦ ꯏꯗꯨꯀꯦꯁꯟꯁꯦ ꯂꯩꯇ꯭ꯔꯗꯤ ꯃꯤ ꯑꯣꯏꯕ ꯍꯥꯏꯕꯁꯦ ꯀꯔꯤꯁꯨ ꯀꯥꯅꯗꯕ ꯍꯥꯏꯕ ꯇꯥꯔꯦ ꯏꯗꯨꯀꯦꯁꯟ ꯂꯩꯇꯕ ꯍꯥꯏꯕ ꯃꯇꯝꯗ ꯀꯔꯤꯔꯣ ꯑꯦꯛꯖꯥꯝꯄꯜ ꯑꯣꯏꯅ ꯍꯧꯖꯤꯛꯀꯥꯟ ꯅꯪ ꯃꯐꯝ ꯑꯃꯗꯒꯤ ꯃꯐꯝ ꯑꯃ ꯆꯠꯁꯦ ꯍꯥꯏꯌꯨ ꯒꯨꯒꯜꯗ ꯍꯪꯕꯗ ꯒꯨꯒꯜꯅ ꯂꯣꯏꯅ ꯇꯥꯛꯄꯤꯕꯅꯦ ꯍꯧꯖꯤꯛꯀꯥꯟ ꯐꯣꯟꯗ ꯆꯪꯂꯒ ꯅꯪ ꯃꯐꯝ ꯑꯗꯨꯗ ꯆꯠꯅꯤꯡꯉꯦ ꯈꯣꯠꯅꯤꯡꯉꯦ ꯍꯥꯏꯔꯗꯤ ꯑꯗꯨꯗ ꯍꯦꯛ ꯆꯪꯉꯒ ꯒꯨꯒꯜꯗ ꯂꯣꯏꯅ ꯇꯥꯛꯄꯤꯕꯅꯦ ꯑꯗꯨ ꯅꯠꯇ꯭ꯔꯒ ꯂꯥꯏꯔꯤꯛ ꯂꯥꯏꯁꯨ ꯍꯩꯇꯕ ꯏꯗꯨꯀꯦꯁꯟ ꯂꯩꯇ꯭ꯔꯗꯤ ꯀꯔꯤꯁꯨ ꯀꯥꯅꯕ ꯑꯣꯏꯔꯣꯏ ꯑꯗꯨꯒꯤꯅ ꯏꯗꯨꯀꯦꯁꯟ ꯍꯥꯏꯕ ꯑꯁꯤ ꯂꯩꯇ꯭ꯔꯗꯤ ꯃꯤꯑꯣꯏꯕ ꯍꯥꯏꯕꯁꯦ ꯀꯥꯅꯕ ꯂꯩꯇꯦ ꯏꯗꯨꯀꯦꯁꯟ ꯂꯩꯔꯗꯤ ꯅꯪ ꯑꯃ ꯑꯣꯏꯔꯣ ꯑꯃ ꯑꯣꯏꯔꯣ ꯊꯨꯅ ꯑꯗꯨꯝ ꯄꯋꯥꯔ ꯇꯧꯕ ꯉꯝꯃꯅꯤ ꯑꯗꯨꯒ ꯏꯗꯨꯀꯦꯁꯟꯁꯤ ꯑꯩꯈꯣꯏꯅ ꯌꯥꯝ ꯏꯝꯄꯣꯔꯇꯦꯟ ꯑꯣꯏꯅ ꯐꯖꯅ ꯇꯝꯁꯤꯜꯂꯒ ꯊꯕꯛ ꯑꯃ ꯁꯨꯕꯗꯁꯨ ꯑꯃ ꯁꯨꯕꯗꯁꯨ ꯅꯪ ꯂꯥꯏꯔꯤꯛ ꯂꯥꯏꯁꯨ ꯍꯩꯇ꯭ꯔꯗꯤ ꯊꯕꯛꯁꯤ ꯈꯨꯗꯣꯡꯆꯥꯕ ꯀꯔꯤꯁꯨ ꯐꯪꯗꯦ ꯑꯗꯨꯒꯤ ꯂꯥꯏꯔꯤꯛ ꯍꯩꯕ ꯍꯥꯏꯕꯁꯤ ꯌꯥꯝ ꯀꯥꯅꯕꯅꯤ ꯂꯥꯏꯔꯤꯛ ꯍꯩꯔꯒ ꯑꯩꯈꯣꯏꯅ ꯍꯧꯖꯤꯛ ꯃꯐꯝ ꯑꯃꯒꯤꯅ ꯃꯐꯝ ꯑꯃꯗ ꯆꯠꯁꯦ ꯍꯥꯏꯅ ꯇꯧꯑꯣ ꯇꯤꯀꯦꯠ ꯑꯣꯏꯔꯣ ꯑꯃ ꯑꯣꯏꯔꯣ ꯅꯪ ꯅꯣꯂꯦꯖ ꯀꯔꯤꯁꯨ ꯂꯩꯇ꯭ꯔꯗꯤ ꯆꯠꯄ ꯈꯣꯠꯄ ꯍꯥꯏꯕꯁꯤ ꯌꯥꯝ ꯋꯥꯕꯅꯦ ꯑꯗꯨꯒꯤꯅ ꯏꯗꯨꯀꯦꯁꯟꯁꯤ ꯑꯩꯈꯣꯏꯅ ꯌꯥꯝ ꯏꯝꯄꯣꯔꯇꯦꯟ ꯑꯣꯏꯅ ꯂꯧꯒꯗꯧꯕꯅꯦ ꯌꯥꯝ ꯂꯣꯏꯅ ꯇꯝꯅꯒꯗꯕꯅꯦ ꯐꯖꯅ ꯑꯗꯨꯒ ꯑꯩꯈꯣꯏ ꯆꯠꯊꯣꯛ ꯆꯠꯁꯤꯟꯒꯤꯁꯨ ꯈꯨꯗꯣꯡ ꯆꯥꯒꯗꯧꯕꯅꯦ ꯏꯗꯨꯀꯦꯁꯟꯁꯤ ꯐꯪꯅꯤꯡꯉꯦ ꯍꯥꯏꯔꯗꯤ ꯑꯩꯈꯣꯏ ꯂꯥꯏꯔꯤꯛ ꯐꯖꯅ ꯇꯝꯕ ꯃꯃꯥ ꯃꯄꯥꯒꯤ ꯍꯥꯏꯕ ꯏꯟꯕ ꯍꯥꯏꯕꯗꯨ ꯇꯥꯔꯦ ꯑꯗꯨ ꯑꯣꯏꯔꯒ ꯂꯥꯏꯔꯤꯛ ꯇꯝꯕ ꯃꯇꯝꯗ ꯅꯪꯅ ꯅꯣꯂꯦꯖꯁꯤꯡꯁꯦ ꯌꯥꯝ ꯀꯟꯁꯦꯟꯇ꯭ꯔꯦꯠ ꯑꯣꯏꯅ ꯇꯝꯁꯤꯜꯂꯒ ꯅꯪꯅ ꯍꯌꯦꯡꯋꯥꯏ ꯆꯥꯎꯔꯒ ꯏꯟꯗꯤꯌꯥꯒꯤ ꯄꯤꯂꯔ ꯑꯃ ꯑꯣꯏꯕ ꯍꯥꯏꯕꯗꯨ ꯑꯣꯏꯒꯗꯧꯕꯅꯤ ꯑꯗꯨꯒꯤꯅ ꯂꯥꯏꯔꯤꯛ ꯍꯩꯕ ꯍꯥꯏꯕꯁꯤ ꯐꯖꯅ ꯇꯝꯂꯒ ꯃꯀꯣꯛ ꯌꯥꯎꯗ꯭ꯔꯤ ꯐꯥꯎꯗꯣ ꯐꯖꯅ ꯇꯝꯁꯤꯜꯂꯒ ꯌꯥꯎꯍꯟꯒꯗꯧꯕꯅꯤ ꯑꯩꯈꯣꯏꯅ ꯑꯗꯨꯒꯤꯅ ꯏꯗꯨꯀꯦꯁꯟ ꯂꯩꯇꯕ ꯃꯈꯣꯏꯒꯤꯗꯤ ꯌꯥꯝ ꯀꯥꯅꯗꯕ ꯍꯥꯏꯕ ꯇꯥꯔꯦ ꯑꯗꯨꯒꯤꯅ ꯑꯩꯈꯣꯏꯅ ꯀꯔꯝꯃꯥꯏꯅ ꯇꯝꯁꯤꯜꯂꯒ ꯍꯩ ꯁꯤꯡꯉꯒ ꯀꯔꯝꯃꯥꯏꯅ ꯑꯩꯈꯣꯏꯒꯤ ꯒꯣꯔꯃꯦꯟꯁꯤ ꯀꯔꯝꯃꯥꯏꯅ ꯆꯥꯎꯈꯠꯁꯤꯔꯥ ꯑꯩꯈꯣꯏꯒꯤ ꯀꯟꯇ꯭ꯔꯤꯁꯤ ꯀꯔꯝꯃꯥꯏꯅ ꯆꯥꯎꯈꯠꯍꯟꯁꯤꯔꯥ ꯍꯥꯏꯕꯗꯨ ꯂꯥꯏꯔꯤꯛ ꯂꯥꯏꯁꯨ ꯍꯩꯕ ꯑꯩꯈꯣꯏꯗ ꯐꯖꯅ ꯇꯝꯁꯤꯟꯒꯗꯧꯕꯅꯤ ꯑꯗꯨꯒꯤꯅ ꯑꯩꯈꯣꯏꯅ ꯍꯧꯖꯤꯛꯀꯥꯟꯁꯤ ꯌꯥꯝ ꯏꯗꯨꯀꯦꯁꯟ ꯍꯧꯖꯤꯛꯀꯥꯟꯁꯤ ꯗꯤꯖꯤꯇꯦꯜ ꯂꯥꯏꯐ ꯑꯣꯏꯕꯅꯤꯅ ꯑꯩꯈꯣꯏꯒꯤ ꯅꯣꯂꯦꯖꯁꯤ ꯌꯥꯝ ꯏꯟꯄ꯭ꯔꯨꯃꯦꯟ ꯑꯣꯏꯗ꯭ꯔꯗꯤ ꯀꯥꯅꯕ ꯀꯔꯤꯁꯨ ꯂꯩꯔꯣꯏ ꯍꯥꯏꯕꯁꯤ ꯃꯈꯣꯏꯉꯣꯟꯗ ꯑꯗꯨꯝ ꯊꯝꯖꯅꯤꯡꯉꯤ